ꯏꯟꯗ꯭ꯌꯥꯒꯤ ꯐꯦꯁꯟ ꯍꯥꯏꯔꯒ ꯑꯩꯈꯣꯏ ꯃꯅꯤꯄꯨꯔꯒ ꯑꯃꯨꯛ ꯍꯥꯏꯗꯤ ꯑꯇꯣꯞꯄ ꯁ꯭ꯇꯦꯠꯁꯤꯡꯒ ꯈꯔꯗꯤ ꯈꯦꯠꯅꯔꯦ ꯑꯩꯈꯣꯏ ꯃꯅꯤꯄꯨꯔꯗꯅ ꯑꯃꯨꯛ ꯍꯥꯏꯗꯤ ꯐꯅꯦꯛ ꯐꯤ ꯁꯨꯃꯥꯏꯅ ꯇꯧꯔꯒ ꯁꯦꯠꯅꯕꯅꯦ ꯊꯥꯏꯅꯉꯩ ꯃꯇꯝꯗ ꯐꯅꯦꯛ ꯑꯗꯒꯤ ꯅꯨꯄꯤ ꯍꯥꯏꯗꯤ ꯂꯩꯁꯥꯕꯤꯁꯤꯡꯅ ꯐꯅꯦꯛ ꯁꯦꯠꯄ ꯑꯗꯒꯤ ꯃꯧꯁꯤꯡ ꯃꯧ ꯑꯣꯏꯔꯒꯅ ꯐꯅꯦꯛꯇꯣ ꯁꯦꯠꯂꯒ ꯃꯊꯛꯇ ꯐꯤ ꯏꯟꯕ ꯑꯗꯨꯃꯥꯏꯅ ꯑꯣꯏꯅꯩꯌꯦ ꯑꯗꯣ ꯍꯧꯖꯤꯛꯇꯤ ꯑꯗꯨꯃꯥꯏꯅ ꯁꯦꯠꯅꯗ꯭ꯔꯦ ꯍꯥꯏꯗꯤ ꯋꯦꯁꯇꯔꯟꯒꯤ ꯏꯟꯐ꯭ꯂꯨꯋꯦꯟꯁ ꯂꯥꯛꯄꯒꯤ ꯃꯇꯨꯡ ꯏꯟꯅ ꯑꯗꯨꯝ ꯈꯣꯡꯒ꯭ꯔꯥꯎ ꯑꯣꯔ ꯐꯨꯔꯤꯠ ꯇꯤ ꯁꯔꯠ ꯑꯗꯨꯃꯥꯏꯅ ꯇꯧꯔꯒ ꯌꯨꯝꯗ ꯂꯩꯕꯗꯁꯨ ꯑꯗꯨꯃꯥꯏꯅ ꯁꯦꯠꯅꯔꯦ ꯑꯗꯨꯒ ꯆꯠꯊꯣꯛ ꯈꯣꯠꯇꯣꯛꯄꯗꯁꯨ ꯑꯗꯨꯝ ꯁ꯭ꯀꯔꯠ ꯑꯣꯏꯔꯣ ꯑꯗꯒꯤ ꯖꯤꯟꯁ ꯑꯣꯏꯔꯣ ꯑꯗꯨꯝ ꯐꯨꯔꯤꯠꯁꯨ ꯑꯗꯨꯝ ꯇꯤ ꯁꯔꯠ ꯑꯗꯨꯝ ꯋꯦꯁꯇꯔꯟꯒꯤ ꯍꯥꯏ ꯇꯥꯔꯦꯀꯣ ꯑꯗꯨꯃꯥꯏꯅ ꯇꯧꯕ ꯑꯗꯨꯝ ꯐꯨꯔꯤꯠ ꯑꯗꯨꯝ ꯂꯤꯠꯅꯔꯦ ꯑꯗꯨꯗꯨꯒ ꯑꯩꯒꯤ ꯑꯣꯏꯅꯗꯤ ꯑꯩꯁꯦ ꯐꯅꯦꯛꯁꯨ ꯁꯦꯠꯄꯁꯦ ꯑꯗꯨꯝ ꯄꯥꯝꯃꯦꯕ ꯍꯥꯏꯗꯤ ꯃꯇꯥꯡ ꯃꯇꯝꯗꯨꯒꯤ ꯃꯇꯨꯡ ꯏꯟꯅ ꯑꯗꯨꯝ ꯐꯅꯦꯛꯆꯨ ꯑꯗꯨꯝ ꯁꯦꯠꯂꯦ ꯑꯗꯨꯗꯨꯒ ꯑꯩ ꯍꯧ ꯀꯩꯅꯣꯒꯤ ꯍꯥꯏꯗꯤ ꯁꯨꯝ ꯌꯨꯝꯗꯒꯨꯝꯕ ꯂꯩꯕꯒꯤ ꯑꯣꯏ ꯇꯥꯔꯗꯤ ꯑꯗꯨꯝ ꯈꯣꯡꯒ꯭ꯔꯥꯎ ꯖꯁ ꯄꯦꯟ ꯑꯗꯨꯝ ꯌꯨꯝꯗ ꯁꯦꯠꯅꯕ ꯍꯥꯏꯗꯤ ꯁꯤꯝꯄꯜ ꯍꯥꯏ ꯇꯥꯔꯦ ꯑꯗꯣ ꯑꯗꯨꯝꯕ ꯑꯗꯨꯝ ꯁꯦꯠꯂꯦ ꯑꯗꯨꯒ ꯐꯨꯔꯤꯠ ꯇꯤ ꯁꯔꯠ ꯑꯃꯒ ꯑꯗꯒꯤ ꯋꯤꯟꯇꯔ ꯑꯣꯏꯔꯒꯅ ꯐꯨꯔꯤꯠ ꯑꯗꯨꯝ ꯀꯩꯅꯣ ꯁ꯭ꯋꯦꯠ ꯁꯔꯠꯀꯨꯝꯕ ꯑꯗꯨꯃꯥꯏꯅ ꯂꯤꯠꯂꯒ ꯑꯗꯨꯝ ꯂꯩꯌꯦ ꯑꯗꯨꯗꯨꯒ ꯑꯩꯒꯤ ꯐꯤꯔꯣꯟ ꯂꯩꯕꯁꯦ ꯐꯤꯔꯣꯜꯁꯦ ꯑꯩꯁꯦ ꯀꯩꯅꯣꯁꯦ ꯑꯣꯟꯂꯥꯏꯟꯗꯒꯤ ꯂꯩꯕꯁꯨ ꯌꯥꯎꯋꯦ ꯍꯥꯏꯗꯤ ꯑꯩꯒꯤ ꯐꯦꯁꯟꯗꯨꯒꯤ ꯃꯇꯨꯡ ꯏꯟꯅ ꯑꯩꯒ ꯆꯥꯟꯅꯕ ꯍꯥꯏ ꯇꯥꯔꯦ ꯑꯗꯨꯒ ꯑꯩꯒꯤ ꯆꯥꯟꯅꯕꯗꯨꯒꯤ ꯃꯇꯨꯡ ꯏꯟꯅ ꯑꯣꯟꯂꯥꯏꯟꯗ ꯐꯪꯉꯒꯅ ꯑꯣꯟꯂꯥꯏꯟꯗꯒꯤ ꯂꯩꯔꯦ ꯑꯅꯝꯕ ꯃꯇꯝꯗ ꯑꯗꯣ ꯁꯦꯀꯦꯟ ꯍꯦꯟꯗꯒꯤ ꯑꯣꯏꯅ ꯂꯩꯌꯦ ꯁꯦꯀꯦꯟ ꯍꯦꯟꯗꯒꯤ ꯂꯩꯔꯤꯁꯤꯅ ꯀꯔꯤꯒꯤꯅꯣ ꯍꯥꯏꯕ ꯀꯥꯟꯗ ꯁꯦꯀꯦꯟ ꯍꯦꯟꯁꯦ ꯃꯣꯏ ꯑꯁꯣꯝ ꯍꯥꯏꯗꯤ ꯑꯦꯁ꯭ꯌꯟ ꯆꯩꯅꯥꯒꯨꯝꯕ ꯑꯗꯨꯝ ꯀꯣꯔꯤꯌꯥꯒꯨꯝꯕ ꯊꯥꯏꯂꯦꯟꯒꯨꯝꯕ ꯍꯣꯏ ꯑꯗꯣꯝ ꯅꯥꯀꯜꯂꯣꯝꯗꯒꯤ ꯂꯥꯛꯄ ꯄꯣꯠꯁꯤꯅ ꯑꯩꯉꯣꯟꯗ ꯑꯩꯒꯤ ꯐꯦꯁꯟꯗꯨꯒ ꯑꯩꯒꯤ ꯁ꯭ꯇꯥꯜꯗꯨꯒ ꯆꯥꯟꯅꯕ ꯑꯗꯨꯗꯨꯒꯤ ꯆꯥꯟꯅꯕꯗꯨꯒꯤ ꯑꯩꯅ ꯑꯗꯨꯝ ꯁꯦꯀꯦꯟ ꯍꯦꯟꯗꯒꯤꯅ ꯑꯅꯝꯕ ꯁꯦꯠꯂꯦ ꯑꯗꯣ ꯁꯦꯠꯄꯁꯨ ꯑꯗꯨꯝ ꯅꯨꯡꯉꯥꯢꯌꯦ